ꯑꯣ ꯑꯣ ꯑꯣ ꯑꯁ ꯂꯩꯕꯨꯗꯤ ꯂꯩꯌꯦ ꯂꯩꯕꯨꯗꯤ ꯂꯩꯌꯦ ꯑꯗꯣ ꯀꯌꯥꯒꯤ ꯑꯣꯏꯅ ꯂꯩꯒꯦꯔꯥ ꯀꯣ ꯅꯪꯅ ꯑꯣ ꯑꯣ ꯑꯣ ꯑꯗꯨꯗꯤ ꯔꯨꯝ ꯎꯝ ꯔꯨꯝꯗꯨ ꯅꯪꯅ ꯗꯥꯎꯟꯐ꯭ꯂꯣꯔ ꯄꯥꯏꯒꯦꯔꯥ ꯎꯞꯐ꯭ꯂꯣꯔ ꯄꯥꯏꯒꯦꯔꯥ ꯎꯞꯁ꯭ꯇꯦꯌꯥꯔ ꯀꯣ ꯀꯔꯝꯕ ꯄꯥꯝꯕ꯭ꯔꯥ ꯀꯣ ꯑꯥ ꯎꯞꯁ꯭ꯇꯦꯌꯥꯔꯗꯤ ꯈꯔ ꯈꯔ ꯇꯥꯡꯒꯅꯤꯕ ꯎꯞꯁ꯭ꯇꯦꯌꯥꯔꯅ ꯀꯣ ꯑꯗꯣ ꯗꯥꯎꯟꯐ꯭ꯂꯣꯔꯅ ꯈꯔ ꯗꯤꯁꯀꯥꯎꯟ ꯑꯥ ꯀꯩꯅꯣ ꯃꯃꯥꯜ ꯇꯥꯡꯗꯦ ꯑꯗꯨ ꯇꯣꯞꯐ꯭ꯂꯣꯔꯗꯗꯤ ꯀꯩꯅꯣ ꯐꯕꯨꯗꯤ ꯐꯩꯌꯦ ꯔꯨꯝ ꯔꯨꯝ ꯔꯨꯝꯗꯤ ꯑꯅꯤ ꯑꯍꯨꯝꯔꯥ ꯂꯩꯌꯦ ꯂꯩꯕꯗꯤ ꯑꯗꯨ ꯅꯪꯅ ꯍꯣꯏ ꯑꯥ ꯔꯨꯝ ꯑꯅꯤ ꯀꯣ ꯑꯣ ꯔꯨꯝ ꯔꯨꯝ ꯑꯅꯤ ꯄꯥꯝꯃꯗꯤ ꯐꯩ ꯑꯗꯨ ꯔꯨꯝ ꯑꯃꯃꯝꯗ ꯀꯩꯅꯣ ꯑꯥ ꯔꯨꯝ ꯑꯃꯗ ꯇꯣꯏꯂꯦꯠ ꯇꯣꯏꯂꯦꯠ ꯕꯦꯠꯔꯨꯝꯒꯨꯝꯕ ꯂꯣꯏꯅꯃꯛ ꯑꯦꯇꯦꯆ ꯇꯧꯋꯦꯀꯣ ꯑꯗꯨꯒ ꯀꯩꯅꯣ ꯑꯥ ꯑꯦꯌꯥꯔ ꯀꯟꯗꯤꯏꯁꯅꯔꯒꯨꯝꯕꯁꯨ ꯊꯝꯃꯦ ꯀꯔꯤ ꯑꯗꯨꯒ ꯏꯁꯤꯡ ꯑꯁꯥꯕꯒꯤꯔꯥ ꯀꯔꯤ ꯀꯔꯤꯔꯥ ꯏꯁꯤꯡ ꯑꯁꯥꯕꯗꯨꯁꯨ ꯀꯩꯅꯣ ꯁꯥꯗꯕꯁꯨ ꯂꯣꯏꯅꯃꯛ ꯐꯦꯁꯤꯂꯤꯇꯤꯒꯨꯝꯕ ꯀꯣ ꯌꯥꯝ ꯂꯣꯏꯅꯃꯛ ꯐꯩꯌꯦ ꯑꯗꯨ ꯔꯦꯟꯗꯨ ꯔꯨꯝ ꯑꯃꯗꯨꯗꯤ ꯀꯩꯅꯣ ꯐꯤꯞꯇꯤꯟ ꯊꯥꯎꯖꯟ ꯀꯣ ꯔꯨꯝ ꯔꯨꯝ ꯑꯃꯃꯝꯗ ꯊꯥ ꯑꯃꯗ ꯀꯣ ꯑꯥ ꯑꯗꯣ ꯈꯔꯗꯤ ꯐꯖꯕꯅꯤꯅ ꯐꯤꯞꯇꯤꯟ ꯊꯥꯎꯖꯟ ꯍꯥꯏꯅ ꯍꯥꯏꯌꯦ ꯎꯝ ꯎꯝ ꯑꯥ ꯑꯗꯣ ꯍꯣꯏ ꯅꯪꯅ ꯄꯥꯝꯂꯗꯤ ꯀꯣ ꯌꯥꯏ ꯌꯥꯏ ꯂꯥꯛꯅꯤꯡꯕ ꯂꯥꯛꯑꯣ ꯑꯗꯣ ꯎꯝ ꯀꯔꯤꯅꯣ ꯕꯦꯠꯔꯨꯝꯁꯨ ꯀꯩꯅꯣ ꯕꯦꯠꯔꯨꯝꯁꯨ ꯐꯖꯅ ꯂꯩꯌꯦ ꯑꯅꯤ ꯑꯅꯤ ꯑꯅꯤ ꯑꯅꯤꯁꯨ ꯂꯩꯌꯦ ꯐꯦꯃꯤꯂꯤ ꯐꯦꯃꯤꯂꯤꯅ ꯂꯩꯕꯗꯤ ꯅꯨꯡꯉꯥꯏꯅꯤ ꯍꯣꯏ ꯌꯨꯝꯗꯤ ꯌꯥꯝ ꯆꯥꯎꯋꯦ

ꯍꯣꯏ ꯐ꯭ꯔꯤꯖꯀꯨꯝꯕ ꯔꯦꯐ꯭ꯔꯤꯖꯔꯦꯇ꯭ꯔꯤ ꯑꯗꯨꯒ ꯋꯥꯁꯤꯡ ꯃꯦꯆꯤꯟꯒꯨꯝꯕꯁꯨ ꯑꯗꯨꯝ ꯂꯩꯌꯦ ꯔꯨꯝꯗꯁꯨ ꯀꯣ ꯎꯝ ꯐꯖꯅ ꯊꯝꯕꯤꯌꯦ ꯀꯣ ꯑꯥ ꯍꯣꯏ ꯐꯖꯅ ꯊꯝꯗꯤ ꯊꯝꯕꯤꯌꯦ ꯑꯗꯣ ꯃꯃꯜꯁꯨ ꯈꯔ ꯇꯥꯡꯕ ꯀꯣ ꯎꯝ ꯍꯣꯏ ꯔꯨꯝ ꯑꯅꯤ ꯄꯥꯏꯔꯗꯤ ꯍꯣꯏ ꯐꯩꯌꯦ ꯑꯗꯨꯗꯤ ꯑꯩꯅ ꯕꯨꯛꯀꯤꯡ ꯇꯧꯕꯤꯒꯦ ꯇꯣꯞ ꯁꯦꯀꯦꯟ ꯇꯣꯞꯐ꯭ꯂꯣꯔ ꯀꯣ ꯇꯣꯞꯐ꯭ꯂꯣꯔ ꯑꯥ ꯑꯠꯆꯥ ꯑꯠꯆꯥ ꯑꯦ ꯍꯣꯏ ꯍꯣꯏ ꯑꯗꯨꯗꯤ

ꯑꯥ ꯍꯣꯏ ꯍꯣꯏ ꯐꯩꯌꯦ ꯑꯗꯨꯗꯤ ꯂꯥꯛꯑꯣ ꯀꯣ ꯑꯗꯨꯗꯤ ꯑꯥ ꯑꯥ ꯆꯣ ꯆꯣ ꯑꯗꯨꯗꯤ ꯊꯝꯃꯒꯦ ꯑꯥ ꯆꯣ ꯌꯥꯝ ꯅꯨꯡꯉꯥꯏꯔꯦ